ꯑꯩꯅ ꯂꯩꯔꯤꯕ ꯃꯐꯝ ꯀꯛꯆꯤꯡꯁꯤꯗꯗꯤ ꯁ꯭ꯀꯨꯜ ꯃꯈꯜ ꯁꯨꯅ ꯂꯩ ꯄ꯭ꯔꯥꯏꯕꯦꯠꯀꯤꯁꯨ ꯂꯩ ꯒꯣꯔꯃꯦꯟꯒꯤꯁꯨ ꯂꯩ ꯃꯌꯥꯝ ꯑꯃ ꯂꯩ ꯑꯗꯣ ꯃꯣꯏꯁꯨ ꯄꯨꯂꯞ ꯒꯣꯔꯃꯦꯟꯅꯁꯨ ꯒꯣꯔꯃꯦꯟꯒꯤ ꯑꯗꯨꯝ ꯉꯝꯅꯕ ꯐꯖꯅ ꯑꯗꯨꯝ ꯐꯖꯅ ꯆꯂꯥꯏ ꯁꯥꯇ꯭ꯔꯗ ꯀ꯭ꯋꯥꯂꯤꯇꯤ ꯏꯗꯨꯀꯦꯁꯟ ꯐꯖꯅ ꯄꯤꯔꯒ ꯃꯣꯏꯒꯤ ꯑꯗꯨꯗ ꯂꯩꯔꯤꯕ ꯑꯣꯖꯥꯈꯩꯁꯤꯅ ꯃꯥꯒꯤ ꯉꯝꯖꯕꯤ ꯊꯥꯛꯇ ꯇꯥꯛꯂꯒ ꯑꯗꯩ ꯄ꯭ꯔꯥꯏꯕꯦꯠꯀꯤꯁꯨ ꯄ꯭ꯔꯥꯏꯕꯦꯠꯀꯤ ꯐꯖꯅ ꯐꯦꯁꯤꯂꯤꯇꯤꯁ ꯃꯌꯥꯝ ꯑꯃ ꯄꯤꯔꯒ ꯆꯞ ꯃꯥꯟꯅꯅ ꯒꯣꯔꯃꯦꯟꯗꯒꯤ ꯇꯥꯕ ꯌꯥꯗꯦ ꯍꯥꯏꯔꯒ ꯒꯣꯃꯦꯟꯒꯤꯁꯨ ꯄ꯭ꯔꯥꯏꯕꯦꯠꯇꯒꯤ ꯇꯥꯕ ꯌꯥꯗꯦ ꯍꯥꯏꯔꯛꯀꯅꯤ ꯑꯅꯤꯗꯨ ꯀꯝꯄꯤꯇꯤꯁꯟ ꯑꯗꯨꯝ ꯇꯧꯔ ꯆꯠꯂꯤ ꯐꯖꯅ ꯑꯣꯖꯥꯈꯩꯁꯨ ꯂꯥꯏꯔꯤꯛ ꯐꯖꯅ ꯇꯥꯛꯂꯒ ꯀ꯭ꯋꯥꯂꯤꯇꯤ ꯏꯗꯨꯀꯦꯁꯟ ꯍꯥꯏꯗꯤ ꯑꯗꯨꯝ ꯁꯥꯇ꯭ꯔꯈꯩꯁꯤꯗ ꯐꯖꯅ ꯀ꯭ꯋꯥꯂꯤꯇꯤ ꯂꯩꯅ ꯐꯖꯅ ꯑꯗꯨꯝ ꯂꯥꯏꯛ ꯈꯪꯗꯕ ꯌꯥꯗꯦ ꯍꯥꯏꯕꯩ ꯃꯑꯣꯡꯗ ꯑꯗꯨꯝ ꯐꯖꯅ ꯑꯣꯖꯥꯈꯩꯅ ꯐꯖꯅ ꯇꯥꯛꯄꯤ ꯑꯗꯩ ꯑꯩꯈꯣꯏ ꯑꯩꯈꯣꯏ ꯁꯤꯗ ꯂꯩꯔꯤꯕ ꯏꯗꯨꯀꯦꯁꯟꯁꯤ ꯀꯩꯁꯨ ꯁꯍꯔꯗ ꯂꯩꯔꯤꯕ ꯁ꯭ꯀꯨꯜ ꯃꯌꯥꯝꯗꯨꯗꯩ ꯀꯔꯤꯁꯨ ꯇꯥꯗꯦ ꯍꯥꯏꯅ ꯈꯜꯂꯤ ꯀꯩꯒꯤꯅꯣ ꯍꯥꯏꯕ ꯃꯇꯝꯗ ꯑꯩꯈꯣꯏ ꯁꯤꯗꯒꯤꯁꯨ ꯑꯦꯛꯖꯥꯝ ꯃꯌꯥꯝ ꯃꯌꯥꯝꯗ ꯑꯦꯛꯖꯥꯝ ꯁ꯭ꯀꯨꯜ ꯄꯨꯂꯞꯀꯤ ꯑꯣꯏꯅ ꯊꯦꯡꯒꯥꯏꯅꯔꯛꯄ ꯃꯇꯝꯗ ꯑꯩꯈꯣꯏ ꯁꯤꯗꯒꯤꯁꯨ ꯁꯥꯇ꯭ꯔ ꯑꯐꯕ ꯃꯌꯥꯝ ꯑꯃ ꯄꯨꯊꯣꯛꯏ ꯄ꯭ꯔꯥꯏꯕꯦꯠꯇꯩꯁꯨ ꯄꯨꯊꯣꯛꯏ ꯑꯗꯩ ꯒꯣꯔꯃꯦꯟ ꯁ꯭ꯀꯨꯜ ꯃꯌꯥꯝꯗꯩꯁꯨ ꯄꯨꯊꯣꯛꯏ ꯑꯗꯨꯅ ꯑꯩꯈꯣꯏ ꯁꯤꯅ ꯂꯩꯔꯤꯕ ꯏꯗꯨꯀꯦꯁꯟ ꯁꯤꯅ ꯁꯍꯔꯗ ꯑꯃꯗꯤ ꯁꯤꯇꯤꯗ ꯂꯩꯔꯤꯕ ꯏꯗꯨꯀꯦꯁꯟꯗꯗꯤ ꯀꯩꯁꯨ ꯇꯥꯗꯦ ꯍꯥꯏꯅ ꯈꯜꯂꯤ